ꯄꯦꯟꯇꯤꯡ ꯄꯦꯟꯇꯤꯡꯗꯤ ꯄꯦꯟꯇꯤꯡ ꯀꯥꯔꯠꯇꯤ ꯈꯨꯗꯣꯜ ꯑꯣꯏꯅ ꯇꯝꯈꯤꯕ ꯂꯩꯇꯦ ꯑꯗꯨ ꯈꯨꯠꯅ ꯁꯥꯕ ꯈꯨꯗꯣꯜꯕꯨꯗꯤ ꯇꯧꯈꯤꯕ ꯂꯩ ꯑꯗꯨ ꯈꯨꯠꯅ ꯁꯥꯈꯤꯕꯅ ꯍꯦꯟꯅ ꯌꯥꯝꯅ ꯚꯦꯂꯨ ꯂꯩꯔꯤꯕꯁꯤ ꯀꯔꯤꯒꯤꯅꯣ ꯍꯥꯏꯔꯒꯗꯤ ꯈꯨꯠꯅ ꯁꯥꯕ ꯍꯥꯏꯕꯁꯤ ꯃꯇꯝ ꯌꯥꯝꯅ ꯆꯪꯉꯤ ꯑꯗꯨꯒ ꯌꯥꯝꯅ ꯗꯤꯇꯦꯂꯤꯡꯁꯨ ꯇꯧꯗꯕ ꯌꯥꯗꯦ ꯑꯗꯨꯅ ꯈꯨꯠꯅ ꯁꯥꯕ ꯄꯣꯠꯁꯤꯅ ꯍꯦꯟꯅ ꯌꯥꯝꯅ ꯁꯦꯟꯇꯤꯃꯦꯟꯇꯦꯜ ꯚꯦꯂꯨ ꯂꯩꯔꯤꯕꯅꯤ